ꯍꯜꯂꯣ ꯑꯥ ꯂꯤꯂꯤ ꯅꯠꯇ꯭ꯔꯣ

ꯅꯨꯡꯉꯥꯏꯔꯤꯕ꯭ꯔꯣ ꯂꯤꯂꯤ ꯉꯁꯤ ꯑꯩꯒꯤ ꯐꯣꯟꯗꯨ ꯉꯁꯤ ꯑꯩꯒꯤ ꯐꯣꯟꯗꯨ ꯃꯈꯣꯟ ꯇꯥꯗꯕꯤꯗ ꯑꯥ ꯅꯪ ꯇꯥꯔꯦꯍꯦ ꯑꯗꯨꯀꯣ ꯕꯤꯂꯦꯖꯇ ꯀꯣꯏꯕ ꯆꯠꯁꯦ ꯑꯗꯨꯒꯀꯣ ꯊꯨꯝ ꯌꯥꯎꯌꯦ ꯑꯥ ꯑꯩꯒꯤꯁꯨ ꯂꯥꯛꯑꯦ ꯑꯩꯅ ꯄꯤꯛ ꯇꯧꯗꯦ ꯎꯝ ꯑꯩꯒꯤꯁꯨ ꯂꯥꯛꯑꯦ ꯑꯗꯨꯒ ꯑꯩꯅ ꯄꯤꯛ ꯇꯧꯗꯕꯀꯣ ꯑꯗꯣ ꯍꯣꯏ ꯍꯧꯖꯤꯛꯇꯤ ꯃꯣꯏꯒꯤ ꯃꯇꯝ ꯑꯣꯏꯈ꯭ꯔꯕ ꯃꯥꯜꯂꯦ ꯁꯠ ꯁꯠ ꯈꯨꯝꯂꯛꯂꯒꯦ ꯍꯥꯏꯁꯨ ꯍꯣꯏ ꯑꯗꯨ ꯊꯨꯝꯒꯤ ꯃꯐꯝꯗꯨ ꯆꯠꯁꯦ ꯑꯗꯨꯒ ꯊꯨꯝ ꯂꯧꯕ ꯆꯠꯁꯦ ꯇꯥꯇꯥꯒꯤ ꯊꯨꯝꯗꯨ ꯇꯥꯡꯃꯟꯈ꯭ꯔꯦ ꯊꯨꯝꯗꯨ ꯃꯣꯏꯒꯤꯗꯨ ꯌꯥꯝ ꯎꯝ ꯑꯦꯟꯁꯥꯡꯒꯨꯝꯕꯗ ꯍꯥꯞꯂꯁꯨ ꯌꯥꯝ ꯀꯂꯔ ꯐꯖꯩ ꯍꯥꯏꯌꯦ ꯒ꯭ꯔꯤꯟ ꯀꯂꯔ ꯊꯣꯛꯂꯒꯀꯣ ꯒ꯭ꯔꯤꯟ ꯀꯂꯔ ꯇꯧꯔ ꯊꯣꯛꯑꯦ ꯍꯥꯏꯌꯦ ꯌꯥꯝ ꯐꯖꯩ ꯍꯥꯏꯌꯦ ꯑꯗꯨ ꯑꯩꯈꯣꯏꯗ ꯑꯗꯨꯝ ꯂꯧꯕ ꯆꯠꯁꯦ

ꯍꯣꯏ ꯍꯣꯏ ꯀꯣ ꯎꯝ ꯑꯗꯨ ꯕꯖꯥꯔꯗ ꯌꯣꯟꯕꯁꯤꯗꯤ ꯎꯝ ꯌꯥꯝ ꯌꯣꯟꯕꯅꯤꯅꯀꯣ ꯎꯝ ꯍꯣꯏ ꯑꯗꯨꯝ ꯑꯗꯨꯅꯤꯅꯦ ꯑꯩꯈꯣꯏꯁꯦ ꯃꯊꯧ ꯇꯥꯗꯕꯅꯤ ꯎꯝ ꯇꯥꯗ꯭ꯔꯤ ꯋꯥꯠꯂꯤ ꯈꯔ ꯋꯥꯠꯂꯤ ꯃꯤꯅꯤꯠ ꯑꯃꯗꯤ ꯐꯥꯗ꯭ꯔꯤ ꯑꯗꯨ ꯑꯣꯏꯔꯁꯨ ꯑꯗꯨ ꯆꯠꯂꯗꯤ ꯑꯗꯨꯝ ꯑꯩꯈꯣꯏꯒꯤ ꯇꯥꯡꯈꯨꯜ ꯂꯝꯕꯤꯗ ꯑꯣꯏꯅꯀꯣ ꯍꯣꯏꯁ꯭ꯔꯤꯒ ꯑꯥ ꯑꯩ ꯑꯗꯨꯝ ꯆꯠꯅꯤꯡꯉꯛꯇꯕꯁꯤꯅ ꯎꯝ ꯑꯩꯈꯣꯏ ꯎꯝ ꯑꯗꯨ ꯅꯣꯏꯁꯨ ꯍꯧꯖꯤꯛ ꯌꯥꯎꯁꯪꯒꯤ ꯁꯨꯇꯤꯗ ꯂꯥꯛꯑꯦꯀꯣ ꯑꯗꯨ ꯌꯥꯎꯁꯪꯒꯤ ꯁꯨꯇꯤꯗꯣ ꯍꯣꯏ ꯍꯣꯏ ꯑꯩ ꯑꯩꯒꯤꯗꯗꯤ ꯇꯥꯈ꯭ꯔꯦ